ꯑꯩꯅ ꯀꯥꯔꯗ ꯑꯁꯤꯗ ꯈꯨꯃꯨꯛꯀꯨꯝꯕ ꯂꯤꯞꯁꯇꯤꯛꯀꯨꯝꯕ ꯗ꯭ꯔꯦꯁꯀꯤ ꯄ꯭ꯔꯣꯗꯛꯁꯤꯡ ꯑꯁꯦ ꯑꯣꯔꯗꯔ ꯇꯧꯔꯒ ꯊꯝꯖꯕꯅꯦ ꯑꯗꯣ ꯁꯦꯂꯔꯤ ꯆꯪꯉꯛꯇꯕꯅ ꯃꯔꯝ ꯑꯣꯏꯔꯒ ꯄ꯭ꯔꯣꯗꯛꯁꯤꯡ ꯑꯁꯦ ꯀꯥꯔꯗ ꯑꯁꯤꯗꯒꯤ ꯂꯧꯊꯣꯛꯆꯔꯒꯦ